ꯈꯨꯡꯒꯪꯒꯤ ꯃꯤꯑꯣꯏꯁꯤꯡꯅ ꯁꯥꯟꯅꯕꯁꯤꯡꯁꯤꯗ ꯍꯥꯏꯗꯤ ꯃꯁꯥꯟꯅꯁꯤꯡꯁꯤꯗ ꯃꯔꯨꯑꯣꯏꯕ ꯊꯧꯗꯥꯡ ꯍꯥꯏꯔꯒꯗꯤ ꯍꯥꯏꯗꯤ ꯃꯁꯥ ꯐꯍꯟꯕ ꯍꯛꯆꯥꯡ ꯐꯕꯁꯤ ꯈ꯭ꯋꯥꯏꯗꯒꯤ ꯍꯥꯏꯗꯤ ꯁꯥꯟꯅ ꯈꯣꯠꯅꯕꯗ ꯍꯛꯆꯥꯡ ꯐꯕ ꯍꯥꯏꯁꯦ ꯈ꯭ꯋꯥꯏꯗꯒꯤ ꯃꯔꯨꯑꯣꯏꯕ ꯄ꯭ꯔꯥꯏꯌꯣꯔꯤꯇꯤꯅꯤ ꯑꯍꯥꯟꯕꯗ ꯍꯛꯆꯥꯡ ꯐꯗ꯭ꯔꯒꯗꯤ ꯁꯥꯟꯅꯕꯁꯨ ꯌꯥꯗꯦ ꯑꯗꯨꯒ ꯀꯩꯗꯧꯕꯁꯨ ꯌꯥꯗꯦ ꯍꯛꯆꯥꯡ ꯐꯅ ꯂꯩꯕꯅ ꯈ꯭ꯋꯥꯏꯗꯒꯤ ꯃꯔꯨꯑꯣꯏꯕ ꯀꯩꯅꯤ ꯑꯗꯨꯒ ꯁꯥꯟꯅꯔꯤꯕ ꯃꯤꯁꯤꯡꯁꯤꯅ ꯁꯥꯟꯅꯔꯣꯏꯁꯤꯡꯁꯤꯅ ꯗꯤꯁꯤꯄ꯭ꯂꯤꯟ ꯃꯦꯟꯇꯦꯟ ꯇꯧꯕ ꯗꯤꯁꯤꯄ꯭ꯂꯤꯟ ꯂꯩꯕ ꯍꯥꯏꯕꯁꯤ ꯈ꯭ꯋꯥꯏꯗꯒꯤ ꯃꯔꯨꯑꯣꯏ ꯗꯤꯁꯤꯄ꯭ꯂꯤꯟ ꯌꯥꯎꯗ꯭ꯔꯒ ꯁꯥꯟꯅꯕꯗ ꯁꯥꯟꯅꯕꯗ ꯃꯥꯅ ꯁꯥꯟꯅꯔꯨꯔꯒꯁꯨ ꯃꯥꯏ ꯄꯥꯛꯄ ꯄꯥꯛ ꯉꯝꯗꯦ ꯃꯥꯏ ꯄꯥꯛꯂꯒꯁꯨ ꯃꯗꯨꯅ ꯂꯥꯁꯇꯤꯡ ꯑꯣꯏꯔꯛꯇꯦ ꯗꯤꯁꯤꯄ꯭ꯂꯤꯟ ꯌꯥꯎꯕ ꯃꯤ ꯑꯃꯅ ꯁꯥꯟꯅꯔꯒ ꯃꯥꯏ ꯄꯥꯛꯂꯛꯄꯗꯣ ꯍꯥꯏꯗꯤ ꯃꯥꯒꯤ ꯃꯥꯏ ꯄꯥꯛꯂꯛꯄꯗꯣ ꯃꯤꯌꯥꯝꯅꯁꯨ ꯁꯤꯡꯊꯥꯅꯩ ꯑꯗꯨꯒ ꯑꯐꯕꯁꯨ ꯑꯣꯏꯅꯩ ꯗꯤꯁꯤꯄ꯭ꯂꯤꯟ ꯃꯦꯟꯇꯦꯟ ꯇꯧꯕ ꯍꯛꯆꯥꯡ ꯐꯕ ꯑꯐꯕ ꯆꯤꯟꯖꯥꯛ ꯆꯥꯕ ꯃꯥꯛ ꯑꯐꯕ ꯆꯤꯟꯖꯥꯛ ꯆꯥꯕ ꯁꯤꯁꯤꯡꯁꯤꯒꯤ ꯃꯇꯧ ꯇꯝꯂꯒ ꯇꯨꯡꯗ ꯍꯧꯒꯠꯂꯛꯏꯕ ꯑꯉꯥꯡꯁꯤꯡꯁꯤꯅ ꯁꯥꯟꯅꯔꯣꯏ ꯃꯥꯒꯤ ꯑꯐꯕ ꯑꯐꯕ ꯁꯥꯟꯅꯔꯣꯏ ꯑꯃꯒꯤ ꯃꯇꯧ ꯇꯝꯂꯒ ꯁꯥꯟꯅꯕ ꯑꯣꯔ ꯀꯩꯗꯧꯔꯛꯄꯗ ꯃꯔꯨꯑꯣꯏꯕ ꯊꯧꯗꯥꯡꯁꯦ ꯌꯥꯝꯅ ꯁꯥꯟꯅꯔꯣꯏꯁꯤꯡꯁꯤꯗꯒꯤ ꯍꯦꯟꯅꯁꯨ ꯂꯧꯍꯜꯂꯤ ꯑꯗꯨꯅ ꯃꯁꯤ ꯅꯤꯁꯥ ꯆꯥꯕ ꯑꯣꯔ ꯀꯩꯗꯧꯕ ꯃꯤꯁꯤꯡꯁꯤ ꯐꯍꯟꯒꯦ ꯍꯥꯏꯔꯒꯗꯤ ꯁꯥꯟꯅꯍꯟꯕ ꯑꯗꯒꯤ ꯃꯁꯥ ꯐꯍꯟꯕ ꯀꯔꯤꯒꯨꯝꯕ ꯅꯤꯁꯥ ꯆꯥꯔꯕ ꯃꯤ ꯑꯃꯅ ꯁꯥꯟꯅꯔꯣꯏꯒꯤ ꯂꯝꯗ ꯆꯪꯂꯛꯒꯁꯨ ꯃꯥꯁꯦ ꯗꯤꯁꯤꯄ꯭ꯂꯤꯟ ꯃꯦꯟꯇꯦꯟ ꯇꯧꯍꯟꯕ ꯁꯥꯟꯅꯕ ꯑꯗꯨꯨꯗ ꯍꯦꯛꯇ ꯌꯥꯎꯍꯟꯗꯕ ꯐꯔꯁꯠ ꯗꯤꯁꯤꯄ꯭ꯂꯤꯟ ꯃꯦꯟꯇꯦꯟ ꯇꯧꯍꯟꯕ ꯍꯛꯆꯥꯡ ꯐꯍꯟꯕ ꯁꯥꯟꯅꯕꯒꯤ ꯑꯣꯏꯅꯗꯤ ꯈ꯭ꯋꯥꯏꯗꯒꯤ ꯃꯔꯨꯑꯣꯏꯕ ꯊꯧꯗꯥꯡꯁꯦ ꯍꯛꯆꯥꯡ ꯐꯕ ꯇꯤꯟꯖꯪ ꯀꯥꯏꯖꯪꯗꯕ ꯑꯅꯥ ꯑꯌꯦꯛ ꯌꯥꯎꯗꯕꯁꯤ ꯈ꯭ꯋꯥꯏꯗꯒꯤ ꯑꯐꯕꯅꯤ